ꯀꯤꯁꯟ ꯑꯣ ꯇꯥꯕ꯭ꯔꯣ ꯀꯩꯅꯣ ꯇꯧꯕꯅꯦ ꯅꯪ ꯉꯔꯥꯡ ꯑꯣꯄꯔꯦꯁꯟ ꯇꯧꯔ ꯃꯇꯨꯡꯗ ꯋꯥꯔꯠꯇ ꯄꯨꯊꯣꯔꯛꯄꯁꯦ ꯅꯁꯥ ꯅꯨꯉꯥꯏꯕ꯭ꯔꯣ ꯀꯃꯥꯏꯅ ꯇꯧꯔꯒꯦ ꯖꯣꯌꯦ ꯑꯗꯣ ꯆꯥꯛ ꯏꯁꯤꯡ ꯆꯥꯕ ꯃꯍꯤ ꯃꯅꯥꯏ ꯊꯛꯄꯗꯤ ꯅꯪ ꯀꯩꯁꯨ ꯇꯧꯗꯦꯀꯣ ꯍꯛꯆꯥꯡꯗ ꯑꯑꯣ ꯆꯥꯛ ꯆꯔꯛꯑꯕꯅꯤꯅ ꯅꯁꯥ ꯈꯔꯗꯤ ꯀꯟꯈꯠꯂꯅꯤ ꯅꯠꯇ꯭ꯔꯥ ꯑꯣ ꯑꯣ ꯑꯗꯣ ꯑꯁꯤꯒꯤ ꯗ꯭ꯔꯤꯞꯁꯦ ꯌꯥꯜ ꯂꯣꯏꯔꯒ ꯑꯥꯞꯇꯔ ꯋꯥꯟ ꯑꯋꯥꯔꯁ ꯃꯇꯨꯡꯗ ꯗ꯭ꯔꯤꯞ ꯑꯃꯃꯨꯛ ꯅꯁꯥ ꯀꯟꯈꯠꯅꯕ ꯌꯥꯟꯅꯦꯕꯀꯣ ꯑꯗꯣ ꯑꯁꯤ ꯂꯣꯏꯔꯒ ꯅꯪ ꯏꯟꯖꯦꯛꯁꯟ ꯑꯃ ꯀꯥꯞ ꯀꯥꯞꯄꯝꯒꯦ ꯀꯥꯞꯄ ꯂꯣꯏꯔ ꯃꯇꯨꯡꯗ ꯑꯃꯨꯛ ꯗꯣꯛꯇꯔ ꯔꯥꯎꯟ ꯑꯃ ꯂꯥꯛꯀꯅꯦꯕ ꯗꯣꯛꯇꯔ ꯔꯥꯎꯟꯗꯣ ꯂꯥꯛꯂ ꯃꯇꯨꯡ ꯅꯪꯒꯤ ꯅꯨꯡꯉꯥꯏꯕ ꯅꯨꯡꯉꯥꯏꯇꯕ ꯏꯁꯥꯗ ꯀꯔꯤ ꯂꯩꯒꯦ ꯈꯣꯠꯀꯦ ꯀꯩꯗꯧꯔꯤ ꯍꯥꯏꯕꯗꯨ ꯍꯧꯔꯦꯟ ꯗꯣꯛꯇꯔ ꯂꯥꯛꯂꯒ ꯑꯗꯨꯁꯨꯝ ꯅꯪꯅꯃꯨꯛ ꯔꯤꯀꯣꯃꯦꯟ ꯇꯧꯕꯤꯌꯨꯀꯣ ꯑꯧ ꯍꯥꯏꯌꯨ ꯑꯣ ꯅꯪꯅ ꯀꯝꯐꯣꯔꯇꯦꯕꯜ ꯑꯣꯏꯕ ꯃꯑꯣꯡꯗ ꯐꯝꯕ ꯑꯣꯔ ꯍꯤꯞꯄꯗ ꯅꯪ ꯑꯄꯥꯝꯕꯗꯣ ꯑꯗꯨꯝ ꯅꯪ ꯅꯁꯥ ꯅꯨꯡꯉꯥꯏꯒꯗꯧꯕ ꯃꯑꯣꯡꯗ ꯑꯗꯨꯝ ꯂꯩꯕ ꯀꯩꯁꯨ ꯀꯥꯏꯗꯦ ꯑꯁꯤꯗꯤ ꯅꯪ ꯑꯗꯨꯝ ꯀꯩ ꯍꯥꯏꯅꯤ ꯑꯣꯄꯔꯦꯁꯟ ꯃꯇꯨꯡꯗ ꯌꯥꯝ ꯀꯟꯅꯗꯤ ꯀꯩꯅꯣ ꯇꯧꯍꯟꯅꯤꯡꯗꯕ ꯐꯝꯗꯅ ꯈꯣꯠꯇꯅ ꯇꯧꯕꯗꯣ ꯀꯨꯏꯅ ꯍꯤꯞꯄꯀꯥꯟꯗ ꯉꯥꯛ ꯐꯝꯕꯗꯤ ꯀꯩꯁꯨ ꯀꯥꯏꯗꯕ ꯍꯩꯗꯤ ꯄꯨꯛꯇ ꯑꯅꯥꯕ ꯑꯃ ꯑꯩꯈꯣꯏꯒꯤ ꯉꯁꯥꯏꯒꯤ ꯑꯣꯄꯔꯦꯁꯟ ꯇꯧꯔ ꯃꯇꯨꯡꯅꯤꯅ ꯅꯨꯡꯉꯥꯏꯇꯦꯗꯅꯀꯣ ꯑꯗꯨꯒꯨꯝꯕꯗꯣ ꯂꯩꯕꯅꯤ ꯗꯤꯁꯆꯥꯔꯁꯁꯦ ꯊ꯭ꯔꯤ ꯗꯦꯁꯃꯨꯛꯀꯗꯤ ꯂꯩꯔꯛ ꯂꯩꯌꯣ ꯍꯥꯏꯗꯧ ꯃꯥꯜꯂꯦ ꯗꯣꯛꯇꯔꯅ ꯍꯣꯔꯦꯟ ꯗꯣꯛꯇꯔ ꯔꯥꯎꯟ ꯂꯥꯛꯑꯒꯗꯤ ꯑꯗꯨ ꯈꯪꯉꯅꯤ ꯀ꯭ꯂꯤꯌꯔ ꯑꯣꯏꯔꯅꯤꯕꯀꯣ ꯗꯣꯛꯇꯔ ꯂꯩꯕ ꯍꯥꯏꯁꯤ ꯑꯁꯤ ꯉꯥꯛꯇꯅꯤꯅꯦ ꯅꯥꯔꯛꯑꯒ ꯐꯔꯒ ꯍꯟꯈꯤꯕꯅ ꯐꯗ꯭ꯔꯣ ꯑꯣ ꯐꯔꯦ ꯐꯔꯦ ꯑꯗꯨꯗꯤ ꯗꯣꯛꯇꯔꯅ ꯂꯥꯛꯑꯒ ꯑꯃꯨꯛ ꯈꯟꯅꯔꯁꯤꯀꯣ